ꯍꯂꯣ ꯂꯝꯖꯤꯡ ꯀꯦꯞ ꯁꯥꯔꯚꯤꯁ ꯅꯠꯇ꯭ꯔꯣ ꯑꯧ ꯃꯣꯔꯦꯒꯤ ꯃꯣꯔꯦꯗꯒꯤ ꯏꯝꯐꯥꯜ ꯇꯨ ꯉꯁꯥꯏ ꯀꯦꯞ ꯑꯃ ꯕꯨꯛ ꯇꯧꯈꯤꯕꯅꯦꯕ ꯄꯨꯡ ꯑꯃꯗ ꯆꯠꯁꯦ ꯆꯠꯁꯦ ꯍꯥꯏꯅ ꯑꯣꯔꯗꯔ ꯇꯧꯈꯤꯕꯗꯣ ꯑꯩ ꯀꯦꯟꯁꯦꯜ ꯇꯧꯖꯒꯦ ꯇꯧꯕꯅꯦ ꯑꯆꯤꯟꯕ ꯑꯃ ꯂꯥꯛꯇꯅ ꯑꯩꯈꯣꯏ ꯏꯃꯨꯡꯒꯤ ꯑꯅꯥꯕ ꯑꯃ ꯌꯥꯎꯗꯅꯀꯣ ꯑꯗꯨꯗꯨꯒꯤ ꯀꯦꯟꯁꯦꯜ ꯇꯧꯒꯦ ꯇꯧꯕꯅꯦꯕ ꯑꯩꯅ ꯄꯩꯁꯥ ꯄꯦꯃꯦꯟꯒ ꯇꯧꯈ꯭ꯔꯕꯅꯦ ꯂꯣꯏꯅ ꯂꯨꯄꯥ ꯂꯤꯁꯤꯡ ꯑꯃꯒ ꯆꯅꯤ ꯇꯧꯈꯤꯕꯅꯦ ꯄꯦꯇꯤꯑꯦꯝ ꯗꯒꯤ ꯇꯧꯔꯒ ꯇꯧꯈꯤꯕꯅꯦꯕ ꯑ ꯑꯩ ꯔꯤꯐ꯭ꯔꯦꯟꯁ ꯅꯝꯕꯔꯗꯣ ꯍꯥꯏꯖꯔꯛꯀꯦ ꯇꯤ ꯑꯦꯁ ꯑꯥꯔ ꯀ꯭ꯌꯨ ꯐꯣꯔ ꯁꯤꯛꯁ ꯁꯚꯦꯟ ꯅꯥꯏꯟꯀꯣ ꯑꯅꯥꯕꯗꯣ ꯌꯥꯎꯔꯝꯗ꯭ꯔꯒꯗꯤ ꯑꯩ ꯁꯣꯏꯗꯅ ꯑꯗꯨꯝ ꯆꯠꯆꯒꯗꯧꯕꯅꯦ ꯑꯗꯨ ꯁꯣꯝꯗ ꯑꯅꯥ ꯑꯌꯦꯛ ꯌꯥꯎꯔꯛꯑꯕꯅꯤꯅꯀꯣ ꯎꯄꯥꯏ ꯂꯩꯇꯦ ꯃꯊꯪꯗ ꯑꯗꯨꯝ ꯐꯖꯅ ꯑꯩ ꯑꯃꯨꯛ ꯑꯣꯔꯗꯔ ꯇꯧꯖꯔꯛꯀꯦ ꯑꯗꯨꯗꯨꯒ ꯑꯗꯨꯝ ꯍꯌꯦꯡꯐꯧ ꯑꯗꯨꯝ ꯄꯨꯟꯅ ꯆꯠꯃꯤꯟꯅꯕ ꯌꯥꯒꯅꯤ ꯑꯗꯨꯗꯨꯅ ꯍꯟꯗꯛꯀꯤꯗꯤ ꯁꯥꯎꯕꯤꯕ ꯌꯥꯗ꯭ꯔꯦ ꯑꯩ ꯑꯗꯨ ꯄꯩꯁꯥꯗꯨ ꯗꯔꯀꯥꯔ ꯑꯣꯏꯔꯦꯕ ꯁꯨꯝ ꯑꯅꯥ ꯑꯌꯦꯛ ꯌꯥꯎꯕꯅꯤꯅ ꯑꯗꯨꯒꯤꯗꯣ ꯑꯝꯇꯪ ꯈꯤꯇꯪ ꯊꯨꯅ ꯍꯟꯕꯤꯔꯛꯅꯕ ꯑꯩꯒꯤ ꯁꯤꯒꯤ ꯅꯝꯕꯔꯁꯤꯗ ꯑꯗꯨꯝ ꯖꯤꯄꯦꯁꯨ ꯄꯦꯇꯤꯑꯦꯝꯁꯨ ꯑꯗꯨꯝ ꯌꯥꯕꯅꯤꯅ ꯁꯤꯗ ꯑꯗꯨꯝ ꯈꯤꯇꯪ ꯊꯨꯅ ꯍꯟꯕꯤꯔꯛꯅꯕꯅ ꯑꯩ ꯔꯤꯀ꯭ꯋꯦꯁ ꯑꯃ ꯇꯧꯖꯒꯦ